ꯉꯁꯤ ꯑꯩꯈꯣꯏꯒꯤ ꯚꯥꯔꯠꯇ ꯈꯋꯥꯏꯗꯒꯤ ꯃꯔꯨꯑꯣꯏꯅ ꯃꯥꯌꯣꯛꯅꯔꯤꯕ ꯄꯣꯏꯟꯗꯤ ꯁꯝꯅ ꯍꯥꯏꯔꯀꯥꯟꯗ ꯑꯩꯈꯣꯏꯒꯤ ꯄꯣꯂꯨꯁꯟꯁꯦ ꯄꯣꯂꯨꯁꯟ ꯑꯁꯤꯅ ꯈ꯭ꯋꯥꯏꯗꯒꯤ ꯑꯩꯈꯣꯏꯒꯤ ꯑꯩꯈꯣꯏ ꯏꯟꯗꯤꯌꯥꯒꯤ ꯑꯀꯣꯏꯕꯒꯤ ꯐꯤꯕꯝꯗ ꯑꯩꯈꯣꯏꯒꯤ ꯑꯩꯈꯣꯏ ꯈꯜꯗ ꯌꯥꯝꯅ ꯑꯀꯥꯏꯕ ꯃꯁꯤꯅ ꯑꯣꯏꯍꯜꯂꯤ ꯍꯥꯏꯔꯤꯕ ꯄꯣꯂꯨꯁꯟ ꯑꯁꯤ ꯀꯗꯥꯏ ꯀꯗꯥꯏꯗꯒꯤ ꯀꯔꯝꯅ ꯊꯣꯛꯑꯒ ꯑꯩꯈꯣꯏꯒꯤ ꯏꯟꯚꯥꯏꯔꯣꯟꯃꯦꯟ ꯑꯩꯈꯣꯏ ꯑꯀꯣꯏꯕꯒꯤ ꯐꯤꯕꯝꯗ ꯀꯔꯝꯅ ꯑꯦꯐꯦꯛ ꯇꯧꯍꯟꯕꯒꯦ ꯍꯥꯏꯕꯒꯤ ꯃꯇꯥꯡꯗ ꯀꯔꯝꯅ ꯑꯣꯏꯔꯛꯈꯤꯕꯒꯦ ꯍꯥꯏꯕꯒꯤ ꯃꯇꯥꯡꯗ ꯑꯁꯨꯝꯅ ꯍꯥꯏꯃꯟꯕ ꯊꯣꯛꯇꯦ ꯃꯔꯝꯗꯤ ꯑꯩꯈꯣꯏꯒꯤ ꯄꯣꯂꯨꯁꯟ ꯍꯥꯏꯁꯦ ꯀꯗꯥꯏꯗꯒꯤ ꯂꯥꯛꯏꯕꯅꯣ ꯍꯥꯏꯕꯗꯤ ꯑꯩꯈꯣꯏꯒꯤ ꯒꯥꯔꯤꯗꯒꯤ ꯑꯩꯈꯣꯏꯒꯤ ꯒꯥꯔꯤꯁꯤꯡ ꯃꯁꯤꯡ ꯑꯁꯨꯝ ꯅꯣꯡꯃ ꯅꯣꯡꯃꯒꯤ ꯑꯁꯨꯝ ꯌꯥꯝꯈꯠꯂꯛꯄ ꯍꯥꯏꯔꯤꯕ ꯒꯥꯔꯤꯁꯤꯡ ꯑꯁꯤꯒꯤ ꯃꯩꯈꯨꯗꯒꯤ ꯃꯩꯈꯨꯁꯤꯡ ꯑꯁꯦ ꯁꯨꯝ ꯁꯨꯝ ꯌꯥꯝꯈꯠꯂꯛꯇꯨꯅ ꯑꯩꯈꯣꯏꯒꯤ ꯄꯣꯂꯨꯁꯟꯒꯤ ꯑꯩꯈꯣꯏ ꯏꯁꯤꯡ ꯑꯩꯈꯣꯏ ꯅꯨꯡꯁꯤꯠꯀꯤ ꯑꯁꯦꯡꯕ ꯅꯨꯡꯁꯤꯠ ꯏꯌꯥꯔ ꯄꯣꯂꯨꯁꯟꯗ ꯐꯪꯒꯗꯕ ꯑꯩꯈꯣꯏꯒꯤ ꯑꯁꯦꯡꯕ ꯅꯨꯡꯁꯤꯠ ꯑꯁꯦ ꯍꯥꯏꯔꯤꯕ ꯄꯣꯂꯨꯁꯟ ꯑꯁꯤꯅ ꯑꯩꯈꯣꯏ ꯃꯩꯈꯨꯒꯤ ꯄꯣꯂꯨꯁꯟ ꯑꯁꯤꯅ ꯑꯩꯈꯣꯏ ꯑꯦꯗꯦꯠ ꯇꯧꯔꯒ ꯑꯩꯈꯣꯏꯒꯤ ꯅꯨꯡꯁꯤꯠ ꯑꯁꯤꯕꯨ ꯁꯦꯡꯍꯟꯗꯦ ꯑꯃꯁꯨꯡ ꯄꯣꯂꯨꯁꯟ ꯊꯣꯛꯍꯜꯂꯤ ꯃꯁꯤꯅ ꯑꯩꯈꯣꯏꯒꯤ ꯏꯟꯚꯥꯏꯔꯣꯟꯃꯦꯟꯗ ꯑꯩꯈꯣꯏꯒꯤ ꯃꯤꯑꯣꯏꯕꯗ ꯑꯩꯈꯣꯏ ꯑꯀꯥꯏꯕ ꯌꯥꯝꯅ ꯑꯦꯐꯦꯛ ꯑꯣꯏꯍꯜꯂꯤ ꯃꯗꯨꯇ ꯅꯠꯇꯅ ꯑꯩꯈꯣꯏꯒꯤ ꯄꯣꯂꯨꯁꯟꯁꯦ ꯀꯔꯝꯅ ꯂꯥꯛꯀꯦ ꯍꯥꯏꯕ ꯍꯥꯏꯕꯗ ꯑꯩꯈꯣꯏꯒꯤ ꯀꯣꯜ ꯀꯔꯈꯅꯥꯁꯤꯡꯗꯒꯤ ꯐꯦꯛꯇꯔꯤ ꯃꯁꯤꯡ ꯍꯦꯟꯒꯠꯂꯛꯄ ꯀꯣꯜ ꯀꯔꯈꯅꯥ ꯃꯁꯤꯡ ꯌꯥꯝꯈꯠꯂꯛꯄ ꯍꯥꯏꯔꯤꯕ ꯐꯦꯛꯇꯔꯤꯁꯤꯡ ꯑꯁꯤꯗꯒꯤ ꯀꯣꯜ ꯀꯔꯈꯅꯥꯁꯤꯡꯗꯒꯤ ꯆꯦꯟꯊꯔꯛꯄ ꯑꯩꯈꯣꯏꯒꯤ ꯐꯠꯇ ꯍꯥꯎꯗꯤꯁꯤꯡ ꯑꯃꯗꯤ ꯑꯩꯈꯣꯏꯒꯤ ꯐꯦꯛꯇꯔꯤꯁꯤꯡꯗꯒꯤ ꯆꯥꯝꯊꯣꯔꯛꯄ ꯑꯩꯈꯣꯏꯒꯤ ꯐꯠꯇꯕ ꯄꯣꯠꯂꯝꯁꯤꯡ ꯑꯁꯤꯅ ꯑꯩꯈꯣꯏꯒꯤ ꯏꯌꯥꯔ ꯄꯣꯂꯨꯁꯟꯗ ꯏꯌꯥꯔ ꯄꯣꯂꯨꯁꯟ ꯊꯣꯛꯍꯜꯂꯤ ꯃꯔꯝ ꯑꯗꯨꯅ ꯑꯩꯈꯣꯏꯒꯤ ꯄꯣꯂꯨꯁꯟ ꯑꯁꯤ ꯌꯥꯔꯤꯕ ꯃꯈꯩ ꯊꯣꯛꯍꯟꯗꯅꯕ ꯑꯩꯈꯣꯏ ꯀꯔꯤ ꯇꯧꯁꯤꯒꯦ ꯍꯥꯏꯕꯁꯦ ꯑꯩꯈꯣꯏ ꯃꯔꯨꯑꯣꯏꯅ ꯑꯩꯈꯣꯏ ꯉꯁꯤꯒꯤ ꯏꯟꯗꯤꯌꯥꯗ ꯂꯩꯔꯤꯕ ꯑꯩꯈꯣꯏ ꯄ꯭ꯔꯖꯥ ꯄꯨꯝꯅꯃꯛ ꯃꯤꯄꯨꯝ ꯈꯨꯗꯤꯡꯃꯛꯅ ꯑꯩꯈꯣꯏ ꯑꯦꯋꯥꯔꯅꯦꯁ ꯀꯦꯝ ꯀꯌꯥ ꯂꯧꯗꯨꯅ ꯍꯥꯏꯔꯤꯕ ꯄꯣꯂꯨꯁꯟ ꯑꯁꯦ ꯊꯣꯛꯇꯅꯕ ꯀꯔꯝꯅ ꯈꯖꯤꯛꯇꯪ ꯀꯟꯅꯕꯒꯤꯗꯃꯛꯇ ꯑꯩꯈꯣꯏ ꯍꯣꯠꯅꯕ ꯗꯔꯀꯥꯔ ꯑꯣꯏ ꯄꯣꯂꯨꯁꯟ ꯑꯁꯦ ꯌꯥꯔꯤꯕꯃꯈꯩ ꯍꯟꯊꯅꯕ ꯑꯩꯈꯣꯏ ꯃꯤꯑꯣꯏꯕ ꯑꯩꯈꯣꯏꯒꯤ ꯂꯩꯔꯤꯕ ꯑꯩꯈꯣꯏꯒꯤ ꯏꯟꯚꯥꯏꯔꯣꯟꯃꯦꯟꯒꯤ ꯃꯤ ꯗ ꯂꯩꯔꯤꯕ ꯃꯤꯄꯨꯝ ꯈꯨꯗꯤꯡꯃꯛꯅ ꯒ꯭ꯌꯥꯟ ꯇꯥꯕ ꯚꯥꯕ ꯇꯥꯕ ꯈꯟꯊ ꯈꯟꯊꯒꯗꯕ ꯍꯥꯏꯗꯤ ꯑꯩꯅ ꯇꯧꯒꯗ ꯊꯕꯛ ꯍꯥꯏꯗꯤ ꯄ꯭ꯔꯖꯥꯗ ꯑꯦꯐꯦꯛ ꯑꯣꯏꯒꯗꯕ ꯄꯣꯠꯁꯤꯡ ꯇꯧꯔꯣꯏꯗꯕꯅꯤ ꯑꯗꯨꯒ ꯑꯩꯈꯣꯏꯒꯤ ꯃꯈꯥ ꯇꯥꯔꯛꯄ ꯀꯥꯟꯗ ꯁꯝꯅ ꯍꯥꯏꯔꯀꯥꯟꯗ ꯑꯩꯈꯣꯏꯒꯤ ꯇꯨꯔꯦꯜꯁꯦ ꯇꯨꯔꯦꯜ ꯑꯁꯤ ꯑꯩꯈꯣꯏꯒꯤ ꯑꯩꯈꯣꯏꯒꯤ ꯑꯀꯣꯏꯕꯗ ꯂꯩꯔꯤꯕ ꯑꯩꯈꯣꯏꯒꯤ ꯇꯨꯔꯦꯜꯁꯤꯡ ꯑꯁꯤ ꯀꯔꯝꯅ ꯑꯣꯏꯔꯛꯈꯤꯒꯦ ꯍꯥꯏꯕꯒꯤ ꯃꯇꯥꯡꯗ ꯑꯩꯈꯣꯏꯒꯤ ꯃꯔꯨꯑꯣꯏꯕ ꯃꯌꯥꯝꯅ ꯃꯔꯤ ꯂꯩꯅꯩ ꯑꯩꯈꯣꯏꯒꯤ ꯏꯟꯚꯥꯏꯔꯣꯟꯃꯦꯟ ꯆꯦꯟꯖ ꯍꯥꯏꯕ ꯄꯣꯠ ꯑꯁꯤꯒ ꯑꯩꯈꯣꯏꯒꯤ ꯏꯟꯚꯥꯏꯔꯣꯟꯃꯦꯟ ꯑꯁꯦ ꯑꯩꯈꯣꯏ ꯀꯔꯝꯅ ꯆꯦꯟꯖ ꯑꯣꯏꯔꯛꯀꯦ ꯍꯥꯏꯕꯒꯤ ꯃꯇꯥꯡꯗ ꯑꯩꯈꯣꯏ ꯍꯥꯏꯐꯦꯠ ꯁꯝꯂꯞꯅ ꯍꯥꯏꯔꯕ ꯀꯥꯟꯗ ꯏꯟꯚꯥꯏꯔꯣꯟꯃꯦꯟ ꯍꯥꯏꯕꯁꯤ ꯈꯜꯒꯤ ꯑꯩꯈꯣꯏꯒꯤ ꯑꯑꯣꯟꯕ ꯍꯥꯏꯕꯁꯦ ꯑꯩꯈꯣꯏꯅ ꯉꯁꯤ ꯉꯁꯤꯃꯛ ꯑꯩꯈꯣꯏꯅ ꯊꯦꯡꯅꯔꯤꯕ ꯑꯩꯈꯣꯏꯒꯤ ꯏꯟꯚꯥꯏꯔꯣꯟꯃꯦꯟꯁꯦ ꯃꯔꯨꯑꯣꯏꯅ ꯑꯩꯈꯣꯏꯒꯤ ꯏꯟꯚꯥꯏꯔꯣꯟꯃꯦꯟ ꯑꯁꯦ ꯑꯑꯣꯟꯕ ꯂꯥꯛꯏꯕꯒꯤ ꯃꯔꯝꯗꯤ ꯑꯩꯈꯣꯏ ꯁꯤꯖꯟ ꯆꯦꯟꯖꯁꯦ ꯃꯔꯨꯑꯣꯏꯅ ꯆꯦꯟꯖ ꯇꯧꯔꯤꯕꯒꯤ ꯃꯔꯝꯗꯤ ꯑꯩꯈꯣꯏ ꯍꯥꯟꯅ ꯑꯉꯥꯡ ꯑꯣꯏꯔꯤꯉꯩꯗ ꯑꯩꯈꯣꯏꯅ ꯂꯩꯔꯝꯃꯤꯕ ꯑꯩꯈꯣꯏꯒꯤ ꯁꯤꯖꯟꯒꯤ ꯇꯥꯏꯃꯤꯡ ꯑꯁꯤꯒ ꯍꯧꯖꯤꯛ ꯂꯩꯔꯤꯕ ꯑꯌꯤꯡ ꯑꯁꯥꯒꯤ ꯑꯃꯁꯨꯡ ꯅꯣꯡꯖꯨ ꯊꯥꯒꯤ ꯂꯩꯔꯤꯕ ꯁꯤꯖꯟ ꯑꯁꯤ ꯌꯥꯝꯅ ꯇꯣꯇꯦꯜꯂꯤ ꯆꯦꯟꯖ ꯑꯣꯏ ꯃꯔꯝꯗꯤ ꯆꯦꯟꯖ ꯑꯣꯏ ꯍꯥꯏꯕꯒꯤ ꯃꯔꯝꯗꯤ ꯑꯩꯈꯣꯏꯗꯤ ꯍꯥꯟꯅꯗꯤ ꯑꯩꯈꯣꯏ ꯁꯥꯕ ꯃꯇꯝꯗꯁꯨ ꯌꯥꯝ ꯁꯥꯡꯅ ꯁꯥꯏ ꯑꯗꯨꯒ ꯅꯤꯡꯊꯝꯊꯥ ꯑꯣꯏ ꯃꯇꯝꯗꯁꯨ ꯌꯥꯝꯅ ꯃꯇꯝ ꯆꯥꯅ ꯁꯥꯡꯅ ꯅꯤꯡꯊꯝꯊꯥ ꯑꯣꯏ ꯑꯗꯨ ꯅꯣꯡꯖꯨ ꯊꯥꯒꯤ ꯃꯇꯝꯗꯁꯨ ꯃꯇꯝ ꯆꯥꯅ ꯅꯣꯡꯖꯨ ꯊꯥꯒꯤ ꯑꯩꯈꯣꯏꯒꯤ ꯃꯨꯟꯁꯨꯟ ꯁꯤꯖꯟꯁꯦ ꯑꯗꯨꯝ ꯂꯩꯖꯩ ꯃꯥꯏ ꯃꯥꯏ ꯁꯤꯖꯟꯁꯤꯡ ꯔꯤꯇꯨꯁꯦ ꯀꯥꯏꯗꯕꯤꯗ ꯃꯇꯝ ꯆꯥ ꯆꯥꯅ ꯂꯩꯖꯩ ꯑꯗꯨꯕꯨ ꯍꯧꯖꯤꯛꯇꯤ ꯑꯩꯈꯣꯏꯒꯤ ꯃꯨꯟꯁꯨꯟ ꯁꯤꯖꯟ ꯋꯤꯟꯇꯔ ꯁꯤꯖꯟ ꯁꯃꯔ ꯁꯤꯖꯟꯁꯦ ꯂꯣꯏꯅ ꯆꯦꯟꯖ ꯇꯧꯔꯦ ꯍꯥꯏꯕꯗꯤ ꯁꯥꯒꯗꯕ ꯃꯇꯝꯗꯅ ꯌꯥꯝꯅ ꯁꯥꯈꯤꯕ ꯈꯖꯤꯛꯈꯛ ꯁꯥꯈꯤꯕ ꯈꯪꯁꯥ ꯁꯥꯔꯒ ꯃꯇꯝ ꯁꯥꯕꯩ ꯃꯇꯝꯁꯦ ꯌꯥꯝꯅ ꯇꯦꯟꯕ ꯑꯗꯨꯒ ꯋꯤꯟꯇꯔ ꯊꯥ ꯃꯇꯝꯗꯅ ꯑꯩꯈꯣꯏ ꯏꯪꯒꯗꯕ ꯃꯇꯝꯁꯦ ꯑꯩꯈꯣꯏ ꯔꯤꯇꯨ ꯑꯃꯒꯤ ꯆꯞ ꯆꯥꯅ ꯃꯥꯅ ꯀꯟꯒꯗꯕ ꯃꯇꯝꯁꯦ ꯌꯧꯗꯕꯤꯗ ꯈꯪꯏꯪ ꯏꯪꯉꯒ ꯑꯩꯈꯣꯏ ꯁꯣꯔꯠ ꯇꯥꯏꯝꯗ ꯃꯇꯝꯁꯦ ꯆꯦꯟꯖ ꯇꯧꯈꯤꯕ ꯑꯗꯨꯒ ꯑꯩꯈꯣꯏꯒꯤ ꯅꯣꯡꯖꯨ ꯊꯥꯒꯤ ꯃꯇꯝꯗꯁꯨ ꯈꯜ ꯀꯥꯏꯕ ꯍꯥꯏꯗꯤ ꯆꯨꯒꯗꯕ ꯃꯇꯝꯗ ꯆꯨꯕ ꯆꯨꯔꯣꯏꯗꯕ ꯃꯇꯝꯗ ꯆꯨꯕ ꯁꯨꯝꯕ ꯑꯍꯣꯡꯕꯁꯦ ꯌꯥꯝꯅ ꯂꯥꯛꯏꯕꯁꯦ ꯀꯗꯥꯏꯗꯒꯤ ꯃꯦꯟ ꯐꯦꯛꯇꯔꯅꯣ ꯍꯥꯏꯕ ꯀꯥꯟꯗ ꯑꯩꯈꯣꯏꯒꯤ

ꯄꯥꯝꯕꯤꯁꯤꯡ ꯌꯥꯟꯊꯠꯂꯛꯄ ꯑꯗꯩ ꯆꯤꯡ ꯎꯃꯪ ꯀꯣꯛꯊꯣꯔꯛꯄ ꯍꯥꯏꯔꯤꯕ ꯑꯩꯈꯣꯏꯒꯤ

ꯃꯔꯨꯑꯣꯏꯅ ꯑꯩꯈꯣꯏꯅ ꯄ꯭ꯂꯥꯟꯠ ꯊꯥꯕ ꯇꯥꯏ ꯑꯗꯨꯗꯒꯤ ꯎꯃꯪ ꯀꯣꯛꯊꯣꯛꯇꯕ ꯇꯥꯏ ꯑꯁꯨꯝ ꯇꯧꯔꯒꯗꯤ ꯑꯩꯈꯣꯏ ꯏꯟꯚꯥꯏꯔꯣꯟꯃꯦꯟ ꯑꯁꯦ ꯑꯩꯈꯣꯏ ꯁꯤ ꯀꯟꯕ ꯉꯝꯒꯅꯤ ꯍꯥꯏꯕꯩ ꯃꯇꯥꯡꯁꯤꯗ ꯑꯩ ꯊꯝꯖꯒꯦ